ꯑꯩꯈꯣꯏꯅ ꯔꯤꯄ꯭ꯔꯖꯦꯟꯇꯦꯇꯤꯕ ꯑꯃ ꯑꯣꯏꯅ ꯏꯁꯇꯦꯖ ꯅꯠꯇ꯭ꯔꯒꯅ ꯑꯦꯔꯤꯌꯥꯗꯨꯒꯤ ꯁꯥꯟꯅꯕ ꯃꯇꯝꯁꯤꯗ ꯃꯣꯏꯁꯤ ꯑꯁꯣꯛ ꯑꯄꯟꯕ ꯌꯥꯎꯔꯛꯑꯣꯏ ꯍꯥꯏꯅꯤꯡꯉꯥꯏ ꯂꯩꯄꯣꯟꯇꯦ ꯅꯥꯔꯛꯄ ꯁꯣꯛꯂꯛꯄ ꯌꯥꯎꯔꯛꯄ ꯇꯥꯔꯒꯗꯤ ꯑꯩꯈꯣꯏꯅ ꯏꯍꯥꯟ ꯍꯥꯟꯅ ꯇꯧꯗꯣꯏꯁꯤ ꯁꯣꯛꯏꯕ ꯃꯤꯗꯨꯗ ꯑꯩꯈꯣꯏꯅ ꯐꯥꯔꯁ ꯑꯦꯗ ꯇ꯭ꯔꯤꯠ ꯑꯃ ꯄꯤꯒꯅꯦꯕ ꯍꯥꯏꯗꯤ ꯃꯥꯅ ꯁꯣꯛꯏꯗꯨꯅ ꯕꯣꯜ ꯁꯥꯟꯅꯕ ꯍꯥꯏꯔꯣ ꯁꯝꯅ ꯍꯥꯏꯔꯕꯗ ꯑꯗꯣ ꯕꯣꯜ ꯁꯥꯟꯅꯕꯁꯤꯗ ꯀꯔꯤꯒꯨꯝꯕ ꯃꯈꯣꯡꯁꯤ ꯕꯣꯜ ꯁꯥꯟꯅꯕꯒꯤꯗꯤ ꯈꯣꯡꯅ ꯑꯅꯝꯕ ꯁꯥꯟꯅꯕꯅꯤꯅ ꯈꯣꯡꯗ ꯁꯨꯖꯤꯟꯕ ꯑꯗꯒꯤ ꯈꯣꯡ ꯂꯩꯊꯦꯛꯄ ꯑꯅꯝꯕ ꯌꯥꯎꯋꯦꯕꯀꯣ ꯑꯗꯣ ꯈꯨꯗꯛ ꯈꯨꯗꯛꯇꯨꯒꯤ ꯁꯥꯟꯅꯔꯤꯉꯩ ꯃꯅꯨꯡꯗꯨꯒꯤ ꯑꯣꯏꯅ ꯑꯣꯏꯕ ꯇꯥꯔꯒꯗꯤ ꯑꯩꯈꯣꯏꯅ ꯃꯣꯏ ꯑꯗꯨꯗ ꯃꯦꯗꯤꯀꯦꯜ ꯇꯤꯝ ꯃꯣꯕꯥꯏꯜ ꯃꯦꯗꯤꯀꯦꯜ ꯇꯤꯝ ꯈꯔ ꯂꯩꯒꯅꯤ ꯁꯥꯟꯅꯔꯤꯉꯩ ꯃꯅꯨꯡꯗꯨꯒꯤ ꯃꯣꯏꯅ ꯈꯨꯗꯛ ꯈꯨꯗꯛꯇꯨꯒꯤ ꯑꯣꯏꯕ ꯑꯅꯥꯕꯗꯣ ꯐꯅꯉꯥꯏꯒꯤ ꯏꯁꯄꯔꯦ ꯀꯥꯞꯁꯤꯜꯂꯒ ꯃꯨꯕ ꯇꯩꯁꯤꯟꯕꯅꯤ ꯈꯪꯗꯦ ꯕꯦꯟꯗꯦꯖ ꯌꯦꯠꯁꯤꯟꯕꯅꯤ ꯈꯪꯗꯦ ꯍꯣꯕꯥꯛꯄ ꯐꯣꯠꯄ ꯌꯥꯎꯔꯒꯅ ꯃꯣꯏ ꯕꯦꯟ ꯑꯦꯗ ꯀꯨꯝꯕ ꯕꯦꯟ ꯑꯦꯗꯁ ꯀꯨꯝꯕ ꯌꯦꯠꯁꯤꯜꯂꯒ ꯈꯨꯗꯛꯇꯨꯒꯤ ꯑꯣꯏꯅꯕ ꯅꯥꯕ ꯐꯅꯕꯗꯤ ꯇꯧꯒꯅꯦꯕꯀꯣ ꯑꯗꯨ ꯀꯔꯤꯒꯨꯝꯕ ꯃꯥꯅ ꯈꯨꯗꯛꯇꯨꯒꯤ ꯑꯣꯏꯅ ꯅꯥꯕ ꯐꯈꯤꯇꯥꯔꯒꯗꯤ ꯃꯥꯒꯤ ꯁꯥꯟꯅꯕꯗꯣ ꯃꯈꯥ ꯇꯥꯅ ꯑꯗꯨꯝ ꯁꯥꯟꯅꯒꯅꯦꯕ ꯑꯗ ꯀꯔꯤꯒꯨꯝꯕ ꯃꯥꯒꯤ ꯁꯥꯟꯅꯕꯗꯨ ꯅꯥꯕꯗꯨꯗ ꯈꯔ ꯍꯦꯟꯖꯤꯟꯅ ꯂꯨꯁꯤꯟꯈꯤꯕ ꯑꯣꯏꯇꯥꯔꯒꯗꯤ ꯁꯥꯟꯅꯕ ꯉꯝꯃꯣꯏꯗꯧ ꯑꯣꯏꯇꯥꯔꯒꯗꯤ ꯃꯍꯥꯛ ꯁꯥꯟꯅꯐꯝꯗꯨꯗꯒꯤ ꯃꯍꯥꯛꯀꯤ ꯃꯍꯨꯠ ꯑꯇꯣꯞꯄ ꯁꯥꯟꯅꯔꯣꯏ ꯑꯃ ꯊꯥꯖꯤꯜꯂꯒ ꯃꯥꯁꯦ ꯑꯣꯟꯊꯣꯛꯅꯔꯅꯤ ꯑꯗꯨꯒ ꯃꯈꯥ ꯇꯥꯕ ꯃꯥꯒꯤ ꯁꯣꯛꯏꯕꯗꯨ ꯀꯔꯤ ꯀꯔꯤ ꯁꯣꯛꯏ ꯀꯃꯥꯏ ꯇꯧꯔꯒ ꯐꯒꯅꯤ ꯍꯥꯏꯕꯒꯤ ꯃꯈꯥ ꯇꯥꯕ ꯂꯥꯏꯌꯦꯡꯕꯗꯨꯗꯤ ꯑꯇꯣꯞ ꯑꯇꯣꯞꯄ ꯃꯐꯝ ꯑꯇꯣꯞꯄ ꯑꯅꯥ ꯂꯥꯏꯌꯦꯡ ꯁꯪꯗ ꯑꯣꯏꯅ ꯌꯦꯡꯒꯅꯤ